ꯑꯩꯅ ꯃꯨꯁꯂꯤꯝꯒꯤ ꯑꯣꯏꯕ ꯂꯥꯏꯅꯤꯡꯒꯤ ꯂꯥꯏꯔꯤꯛ ꯑꯃ ꯑꯁꯦꯡꯕ ꯋꯥꯍꯩ ꯍꯥꯏꯕꯗꯨ ꯄꯥꯔꯨꯕ ꯃꯇꯝꯗ ꯌꯥꯝꯅ ꯑꯩꯉꯣꯟꯗ ꯂꯩ ꯂꯥꯏꯔꯤꯛ ꯑꯃꯈꯛꯇꯤ ꯃꯗꯨꯅ ꯋꯥꯍꯟꯊꯣꯛꯅ ꯀꯔꯤꯅꯣ ꯑꯃꯁꯨꯡ ꯃꯗꯨꯅ ꯑꯩꯒꯤ ꯀꯔꯝꯅ ꯏꯊꯤꯜ ꯄꯤ ꯍꯥꯏꯕ ꯃꯇꯝꯗ ꯌꯥꯝꯅ ꯏꯁꯥꯗ ꯍꯧꯈ꯭ꯔꯕ ꯊꯧꯗꯣꯛꯀꯤ ꯋꯥꯔꯤ ꯀꯌꯥ ꯑꯃꯔꯨꯝꯁꯨ ꯑꯩꯅ ꯆꯤꯡꯁꯤꯟꯕ ꯄꯨꯛꯅꯤꯡꯁꯨ ꯌꯥꯝ ꯅꯨꯡꯁꯤꯕ ꯃꯇꯥꯡꯁꯨ ꯀꯌꯥ ꯑꯃ ꯌꯥꯎꯔꯛꯏ

ꯑꯩꯅ ꯄꯥꯔꯨꯕ ꯃꯇꯝꯗ ꯊꯃꯣꯏ ꯁꯣꯛꯄ ꯌꯥꯝꯅ ꯅꯨꯉꯥꯏꯇꯕ ꯊꯧꯗꯣꯛ ꯀꯌꯥꯃꯔꯨꯝꯒꯤ ꯋꯥꯔꯤꯁꯨ ꯌꯥꯎꯔꯛꯏ ꯋꯥꯔꯤ ꯑꯗꯨꯅ ꯑꯩꯒꯤ ꯊꯃꯣꯏꯁꯤ ꯑꯆꯥꯛꯄꯒꯤ ꯁꯔꯨꯛ ꯑꯃꯒꯨꯝ ꯑꯣꯏꯍꯜꯂꯤ ꯌꯥꯝꯅꯁꯨ ꯀꯥꯅꯕ ꯑꯗꯨꯒꯤ ꯂꯥꯏꯔꯤꯛ ꯑꯃꯈꯛꯅꯤ ꯑꯁꯦꯡꯕ ꯋꯥꯍꯩ ꯍꯥꯏꯕꯁꯤꯅ ꯑꯁꯦꯡꯕ ꯋꯥꯍꯩ ꯑꯁꯤ ꯌꯥꯝꯅ ꯃꯨꯁꯂꯤꯝꯒꯤ ꯑꯣꯏꯅ ꯈꯪꯗꯕ ꯌꯥꯗ꯭ꯔꯕ ꯂꯥꯏꯔꯤꯛ ꯑꯃꯈꯛꯇꯪꯅꯤ